ꯑꯩꯅ ꯐꯪꯍꯟꯕ ꯉꯝꯒꯗ꯭ꯔꯥ ꯍꯥꯏꯕꯗꯨꯅꯤ ꯇꯧꯕꯇꯕꯨ ꯑꯩ ꯑꯩꯅ ꯏꯁꯩ ꯄꯥꯝꯃꯦ ꯀꯅꯥꯒꯨꯝꯕ ꯃꯤꯑꯣꯏ ꯑꯃꯅ ꯀꯔꯤꯒꯨꯝꯕ ꯑꯄꯥꯝꯕ ꯑꯃ ꯂꯩꯕ ꯃꯇꯝꯗ ꯃꯌꯥꯝ ꯃꯥꯡꯗ ꯊꯣꯛꯄꯒꯤ ꯃꯌꯥꯝ ꯃꯃꯥꯡꯗ ꯎꯠꯊꯣꯛꯄ ꯉꯝꯕꯒꯤ ꯊꯧꯅꯥꯗꯨꯃꯁꯨ ꯂꯩꯒꯗꯕꯅꯤ ꯍꯥꯏꯕꯗꯣ ꯑꯩꯅ ꯏꯁꯩ ꯍꯩꯇ꯭ꯔꯒꯁꯨ ꯏꯁꯩ ꯁꯛꯆꯕ ꯑꯁꯤꯅ ꯃꯌꯥꯝꯗ ꯑꯗꯨꯝ ꯍꯥꯏ ꯑꯃꯁꯨꯡ ꯃꯌꯥꯝꯒꯤ ꯑꯄꯥꯝꯕ ꯄꯣꯠꯁꯛ ꯂꯩꯔꯒꯁꯨ ꯑꯄꯥꯝꯕ ꯑꯦꯟꯇꯔꯇꯦꯟꯃꯦꯟ ꯄ꯭ꯔꯣꯒ꯭ꯔꯥꯝ ꯑꯣꯏꯔꯒꯁꯨ ꯑꯩꯈꯣꯏꯅ ꯇꯧꯅꯤꯡꯕ ꯑꯩ ꯏꯁꯥꯗ ꯐꯥꯎꯔꯤꯕ ꯏꯍꯨꯜ ꯑꯗꯨꯃꯗꯤ ꯃꯌꯥꯝꯒꯤ ꯃꯃꯥꯡꯗ ꯐꯣꯡꯗꯣꯛꯄ ꯐꯩ ꯍꯥꯏꯕꯗꯨꯃꯗꯤ ꯑꯩ ꯏꯁꯩ ꯁꯛꯄ ꯑꯁꯤꯅ ꯑꯩ ꯃꯌꯥꯝꯗ ꯑꯗꯨꯝ ꯇꯥꯛꯆꯔꯤꯕꯅꯤ